ꯑꯩꯅ ꯑꯉꯥꯡ ꯑꯣꯏꯔꯤꯉꯩꯗ ꯑꯩꯅ ꯁ꯭ꯀꯨꯜꯒꯤ ꯇ꯭ꯔꯤꯞ ꯈꯔ ꯆꯠꯆꯔꯛꯑꯦ ꯑꯗꯣ ꯆꯠꯂꯛꯄ ꯃꯐꯝꯁꯤꯡꯁꯦ ꯑꯩ ꯑꯗꯨꯝ ꯁꯝꯂꯞꯅ ꯑꯗꯨꯝ ꯍꯥꯏꯖꯒꯦ ꯑꯩ ꯃꯣꯏꯔꯥꯡ ꯍꯥꯏꯔꯤꯕ ꯂꯝꯁꯦ ꯑꯩꯅꯁꯨ ꯌꯥꯝꯅ ꯄꯤꯛꯏꯉꯩꯗꯒꯤ ꯄꯥꯝꯃꯛꯄ ꯂꯝ ꯑꯣꯏ ꯑꯗꯨꯒ ꯑꯌꯥꯝꯕ ꯁ꯭ꯀꯨꯜꯒꯤ ꯇ꯭ꯔꯤꯞ ꯆꯠꯄꯗꯁꯨ ꯍꯥꯏꯔꯤꯕ ꯃꯐꯝꯁꯤꯡꯁꯦ ꯂꯣꯏꯅ ꯆꯪꯉꯦ ꯑꯗꯨꯗꯩꯗꯨꯗ ꯑꯩꯈꯣꯏꯒꯤ ꯂꯧꯇꯥꯛ ꯂꯦꯛ ꯂꯩ ꯍꯥꯏꯕꯗꯤ ꯂꯧꯇꯥꯛ ꯂꯦꯛꯇꯣ ꯑꯗꯨꯛꯀꯤ ꯃꯇꯤꯛ ꯌꯥꯝ ꯐꯖꯕ ꯌꯦꯡꯕꯗ ꯄ꯭ꯔꯤꯊꯤꯕꯤꯒꯤ ꯃꯐꯝ ꯑꯃꯠꯇꯗ ꯂꯩꯇꯕ ꯃꯐꯝ ꯑꯃ ꯑꯣꯏ ꯑꯗꯨꯅ ꯌꯥꯝꯅ ꯐꯖꯩ ꯑꯗꯨꯒ ꯊꯥꯏꯅꯉꯥꯏꯒꯤ ꯈꯝꯕ ꯊꯣꯏꯕꯤꯒꯤ ꯋꯥꯔꯤꯁꯨ ꯃꯗꯨꯒꯤ ꯃꯐꯝꯗꯨꯗꯒꯤ ꯍꯧꯔꯛꯈꯤꯕꯅꯦ ꯑꯗꯨꯅ ꯃꯣꯏꯔꯥꯡ ꯍꯥꯏꯔꯤꯕꯁꯤ ꯌꯥꯝꯅ ꯐꯖꯕ ꯂꯝ ꯑꯃꯈꯛꯅꯦ ꯍꯥꯏꯅ ꯑꯩ ꯍꯥꯏꯖꯅꯤꯡꯉꯦ ꯑꯗꯨꯒ ꯖꯨ ꯖꯨꯁꯤꯗ ꯑꯩꯈꯣꯏ ꯃꯈꯜ ꯃꯈꯜꯒꯤ ꯁꯥ ꯃꯌꯥꯝ ꯑꯃ ꯂꯩ ꯖꯪꯒꯜꯗ ꯂꯩꯕ ꯁꯥ ꯑꯗꯩꯗꯤ ꯈꯨꯜꯗ ꯂꯩ ꯈꯨꯜꯂꯛꯇ ꯂꯩꯕ ꯁꯥ ꯁꯨꯝꯕ ꯃꯌꯥꯝꯁꯦ ꯑꯗꯨꯝ ꯊꯝꯃ ꯀꯥꯟꯗ ꯃꯌꯥꯝꯅ ꯂꯥꯛꯏꯕꯁꯤꯡꯗꯨ ꯄꯨꯛꯅꯤꯡ ꯆꯤꯡꯁꯤꯟꯅꯕ ꯁꯦꯝꯕ ꯃꯐꯝ ꯑꯃꯈꯛꯅꯦ ꯑꯗꯨꯒ ꯑꯃꯅ ꯒꯥꯔꯗꯦꯟ ꯀꯛꯆꯤꯡ ꯒꯥꯔꯗꯦꯟ ꯒꯥꯔꯗꯦꯟꯁꯦ ꯌꯥꯝꯅ ꯒꯥꯔꯗꯦꯟꯁꯦ ꯀꯛꯆꯤꯡ ꯒꯥꯔꯗꯦꯟꯁꯦ ꯀꯃꯥꯏ ꯇꯧꯕꯅꯣ ꯍꯥꯏꯔ ꯀꯥꯟꯗ ꯃꯈꯟ ꯃꯈꯟꯒꯤ ꯂꯩ ꯊꯥꯕ ꯑꯗꯨꯒ ꯃꯟꯗꯤꯔ ꯃꯆꯥ ꯃꯆꯥ ꯊꯥ ꯃꯆꯥ ꯃꯆꯥ ꯁꯥꯔ ꯂꯩꯔꯀꯥꯟꯗ ꯃꯌꯥꯝꯁꯨ ꯑꯗꯨꯝ ꯄꯨꯛꯅꯤꯡ ꯆꯤꯡꯁꯤꯜꯂꯦ ꯍꯥꯏꯔꯤꯕ ꯃꯐꯝꯗꯨꯅ ꯃꯔꯝꯗꯤ ꯏꯁꯣꯔꯁꯨ ꯊꯝꯃꯦ ꯑꯗꯨꯗꯩ ꯍꯩꯔꯥꯡ ꯂꯩꯔꯥꯡ ꯃꯌꯥꯝ ꯑꯃꯁꯨ ꯂꯩꯔꯦ ꯃꯁꯤꯅꯦ ꯑꯩꯒꯤ ꯁ꯭ꯀꯨꯜ ꯁ꯭ꯀꯨꯜ ꯂꯥꯏꯕꯀꯤ ꯑꯩꯒꯤ ꯇ꯭ꯔꯤꯞꯀꯤ ꯑꯦꯛꯁꯄꯤꯔꯦꯟꯁ ꯑꯗꯨꯒ ꯑꯩ ꯀꯣꯂꯦꯁꯇꯗꯤ ꯑꯩ ꯇ꯭ꯔꯤꯞ ꯑꯩ ꯇ꯭ꯔꯤꯞ ꯀꯌꯥ ꯌꯥꯎꯖꯔꯛꯇꯦ ꯁꯤꯁꯦ ꯍꯥꯏꯖꯒꯦ